ꯀꯪꯐꯥꯟ ꯂꯝꯕꯤ ꯃꯔꯝꯗꯤ ꯑꯩꯈꯣꯏꯒꯤ ꯃꯅꯤꯄꯨꯔꯁꯤꯗ ꯀꯪꯐꯥꯟꯅ ꯑꯩꯈꯣꯏꯒꯤ ꯀꯪꯐꯥꯟ ꯂꯝꯕꯤ ꯑꯣꯏꯅ ꯑꯌꯥꯝꯕ ꯁꯤꯖꯤꯟꯅꯩ ꯑꯩꯈꯣꯏ ꯍꯥꯏꯗꯤ ꯍꯤꯜꯁ ꯃꯌꯥꯝ ꯑꯃ ꯍꯥꯏꯗꯤ ꯆꯤꯡ ꯃꯌꯥꯝ ꯑꯃ ꯀꯣꯏꯁꯤꯟꯕꯅꯤꯅ ꯑꯗꯨꯒꯤ ꯑꯃ ꯇꯧꯕꯁꯨ ꯍꯥꯏꯗꯤ ꯁꯃꯨꯗ꯭ꯔ ꯏꯁꯤꯡ ꯂꯩꯇꯕꯅꯤꯅ ꯑꯩꯈꯣꯏꯅ ꯃꯤꯟꯁ ꯑꯣꯐ ꯇ꯭ꯔꯥꯟꯁꯄꯣꯔꯠꯁꯤ ꯀꯪꯐꯥꯟ ꯂꯝꯕꯤ ꯑꯣꯏ ꯁꯤꯖꯤꯟꯅꯩ